ꯈꯨꯡꯒꯪꯒꯤ ꯃꯐꯝꯁꯤꯡꯗ ꯂꯩꯉꯥꯛꯅ ꯂꯩꯉꯥꯛꯄꯗ ꯑꯋꯥꯠꯄꯁꯦ ꯑꯗꯨꯛꯀꯤ ꯃꯇꯤꯛ ꯂꯩꯈ꯭ꯔꯦ ꯈꯔ ꯑꯣꯏꯅ ꯄꯜꯂꯕꯗ ꯂꯝꯕꯤ ꯊꯣꯡꯁꯤ ꯅꯥꯇꯩ ꯆꯥꯅ ꯊꯝꯕꯤꯗꯕ ꯐꯖꯅ ꯁꯦꯝꯕꯤꯗꯕ

ꯍꯛꯁꯦꯜꯒꯤ ꯂꯝꯗꯁꯨ ꯑꯇꯣꯞꯄ ꯆꯥꯎꯈꯠꯄ ꯈꯨꯡꯒꯪꯁꯤꯡꯗ ꯆꯥꯎꯈꯠꯄ ꯃꯐꯝꯁꯤꯡꯗ ꯐꯪꯕ ꯈꯨꯗꯣꯡꯆꯥꯕꯗꯣ ꯐꯪꯍꯟꯕꯤꯗꯕ ꯀꯔꯤꯒꯨꯝꯕ ꯑꯁꯣꯛꯄ ꯈꯨꯗꯛꯇ ꯑꯁꯣꯛꯄ ꯑꯃ ꯑꯣꯄꯔꯦꯁꯟ ꯇꯧꯕ ꯇꯥꯔꯦ ꯍꯥꯏꯔꯕꯗꯤ ꯈꯨꯡꯒꯪꯒꯤ ꯃꯅꯨꯡ ꯆꯪꯁꯤꯟꯕ ꯃꯐꯝꯁꯤꯡ ꯑꯗꯨꯗ ꯇꯧꯕ ꯌꯥꯗꯕꯒꯤ ꯑꯔꯥꯞꯄ ꯑꯔꯥꯞꯄ ꯍꯣꯁꯄꯤꯇꯥꯜ ꯆꯠꯄꯗ ꯂꯝꯕꯤꯗ ꯈꯨꯗꯣꯡꯊꯤꯕ ꯃꯌꯥꯝ ꯑꯃ ꯊꯣꯛꯄ ꯑꯉꯥꯡ ꯎꯅꯕꯗꯁꯨ ꯑꯅꯛꯄꯗ ꯑꯅꯛꯄ ꯍꯛꯁꯦꯜꯒꯤ ꯍꯣꯁꯄꯤꯇꯥꯜ ꯍꯛꯁꯦꯜꯒꯤ ꯃꯐꯝꯗꯣ ꯉꯝꯗꯕꯒꯤ ꯑꯔꯥꯞꯄꯗ ꯆꯠꯄꯗ ꯂꯝꯕꯤꯗ ꯈꯨꯗꯣꯡꯊꯤꯕ ꯊꯣꯛꯄ ꯑꯁꯤꯅꯆꯤꯡꯕ ꯀ꯭ꯔꯥꯏꯝ ꯃꯤꯍꯥꯠ ꯃꯤꯄꯨꯟ ꯑꯃ ꯊꯣꯛꯄꯗꯁꯨ ꯑꯆꯨꯝ ꯑꯔꯥꯟꯗꯣ ꯌꯦꯡꯁꯟꯕꯤꯗꯕ ꯃꯌꯥꯝꯅ ꯂꯥꯜꯂꯦ ꯈꯟꯕ ꯃꯤꯗꯨꯒꯤ ꯑꯆꯨꯝ ꯑꯔꯥꯟ ꯊꯤꯗꯣꯛꯇꯅ ꯂꯥꯜꯂꯦ ꯈꯜꯂꯤꯕ ꯃꯤ ꯑꯗꯨꯒꯤ ꯃꯌꯨꯝꯗꯨ ꯍꯦꯛꯇ ꯃꯩ ꯊꯥꯗꯣꯛꯄꯤꯕ ꯃꯌꯨꯝ ꯃꯀꯩ ꯂꯩꯀꯥꯏꯗꯒꯤ ꯍꯦꯛꯇ ꯇꯥꯟꯊꯣꯛꯄꯤꯕ ꯑꯆꯨꯝꯕ ꯋꯥꯔꯦꯞ ꯋꯥꯔꯦꯞ ꯂꯧꯕ ꯅꯪꯗ꯭ꯔꯤꯉꯩꯗ ꯍꯦꯛꯇ ꯃꯌꯨꯝ ꯃꯀꯩ ꯃꯩ ꯊꯥꯗꯣꯛꯈꯤꯕ ꯂꯩꯀꯥꯏꯗꯒꯤ ꯇꯥꯟꯊꯣꯛꯈꯤꯕꯅ ꯂꯥꯜꯂꯝꯃꯁꯨ ꯂꯥꯜꯂꯝꯗ꯭ꯔꯝꯁꯨ ꯏꯃꯨꯡ ꯑꯗꯨꯗ ꯍꯦꯛꯇ ꯑꯋꯥꯕ ꯇꯥꯕ ꯂꯥꯜꯂꯤꯕ ꯃꯤꯗꯨꯗ ꯅꯠꯇꯅ ꯂꯩꯃꯤꯟꯅꯔꯤꯕ ꯏꯃꯨꯡꯒꯤ ꯃꯤ ꯃꯣꯏꯒꯤ ꯃꯔꯤ ꯃꯇꯥꯁꯤꯡ ꯑꯗꯨꯁꯨ ꯂꯩꯀꯥꯏ ꯑꯗꯨꯗ ꯆꯪꯕ ꯌꯥꯗꯕ ꯂꯣꯏꯅ ꯋꯥꯃꯤꯟꯅꯕ ꯑꯁꯤꯅꯆꯤꯡꯕ ꯔꯥꯖꯅꯤꯇꯤꯒꯤ ꯂꯝꯗꯁꯨ ꯈꯔ ꯈꯔ ꯃꯤꯁꯤꯡ ꯌꯥꯝꯕ ꯃꯤꯁꯤꯡꯅ ꯂꯩꯉꯥꯛꯄꯒꯤ ꯃꯑꯣꯡꯗ ꯇꯧꯕ ꯑꯩꯅ ꯐꯪꯖꯒꯗꯕ ꯍꯛꯇꯣ ꯃꯈꯣꯏꯅ ꯃꯠꯄꯤꯕ ꯖꯣꯕ ꯀꯥꯔꯠ ꯈꯨꯗꯝ ꯑꯣꯏꯅ ꯖꯣꯕ ꯀꯥꯔꯠꯇ ꯍꯥꯏꯔꯒꯁꯨ ꯑꯩꯁꯦ ꯅꯨꯃꯤꯠ ꯆꯥꯝꯃꯅꯤ ꯊꯕꯛ ꯁꯨꯗꯒꯕꯅꯤ ꯍꯥꯏꯕꯁꯤꯗ ꯃꯣꯏꯅ ꯅꯣꯡꯃ ꯈꯛꯇꯪ ꯊꯕꯛ ꯁꯨꯍꯜꯂꯒ ꯐꯪꯒꯗꯕ ꯄꯩꯁꯥꯗꯣ ꯂꯨꯄꯥ ꯂꯤꯁꯤꯡ ꯇꯔꯥ ꯐꯪꯒꯗꯕꯗ ꯂꯤꯁꯤꯡ ꯑꯃ ꯄꯤꯔꯒ ꯂꯣꯏꯁꯟꯕ ꯊꯤꯒꯠꯂꯨꯔꯁꯨ ꯊꯤꯒꯠꯀꯦ ꯍꯥꯏꯔꯒꯁꯨ ꯊꯤꯒꯠꯄ ꯌꯥꯗꯕ ꯊꯤꯒꯠꯂꯨꯔꯤꯕ ꯃꯤꯗꯨꯒꯤ ꯍꯛꯇꯣ ꯑꯃꯨꯛ ꯃꯣꯏꯅ ꯃꯠꯄꯤꯕ ꯑꯁꯤꯅꯆꯤꯡꯕꯁꯦ ꯈꯨꯡꯒꯪꯒꯤ ꯃꯐꯝꯁꯤꯡꯗ ꯂꯩꯉꯥꯛꯅ ꯂꯩꯉꯥꯛꯄꯗ ꯁꯣꯊꯍꯧꯕ ꯑꯋꯥꯠꯄꯁꯤꯡ ꯑꯗꯨ